ꯍꯧꯖꯤꯛ ꯑꯣꯏꯔꯤꯕ ꯃꯅꯤꯄꯨꯔ ꯐꯤꯕꯝꯁꯤꯗꯤ ꯌꯥꯝꯅ ꯅꯥꯇꯩ ꯆꯥꯗꯕ ꯄ꯭ꯔꯖꯥꯁꯤꯡꯁꯦ ꯌꯥꯝꯅ ꯋꯥꯕ ꯑꯩꯈꯣꯏ ꯍꯥꯏꯐꯝ ꯇꯧꯐꯝ ꯈꯪꯗꯕ ꯍꯥꯏ ꯇꯥꯔꯦꯅꯦ ꯁꯤꯒꯨꯝꯕ ꯑꯩꯈꯣꯏꯒꯤ ꯂꯩꯐꯝ ꯆꯥꯐꯝꯒꯤ ꯑꯣꯏꯔꯣ ꯑꯗꯒꯤ ꯁꯦꯠꯅ ꯆꯥꯅꯕ ꯑꯣꯏꯔꯣ ꯑꯦꯅꯤ ꯍꯤꯔꯝ ꯈꯨꯗꯤꯡꯃꯛꯇ ꯂꯣꯏꯅꯕ ꯑꯋꯥꯕ ꯉꯥꯛꯇꯅꯤ ꯊꯦꯡꯅꯔꯤꯕ ꯃꯌꯥꯝꯅ ꯊꯦꯡꯅꯔꯤꯁꯦ ꯍꯧꯖꯤꯛ ꯑꯉꯥꯡꯁꯤꯡꯁꯤ ꯂꯥꯏꯔꯤꯛ ꯇꯝꯕ ꯐꯪꯗ꯭ꯔꯦ ꯁ꯭ꯀꯨꯟ ꯀꯥꯕ ꯐꯪꯗ꯭ꯔꯦ ꯀꯔꯝꯀꯥꯟꯗ ꯁ꯭ꯀꯨꯟ ꯀꯥꯗꯣꯏꯅꯣ ꯍꯥꯏꯕ ꯉꯝꯗ꯭ꯔꯦ ꯑꯩꯈꯣꯏ ꯏꯃꯥ ꯏꯕꯦꯟꯁꯤꯡꯁꯦ ꯑꯍꯤꯡ ꯅꯨꯡꯊꯤꯜ ꯇꯨꯝꯐꯝ ꯆꯥꯐꯝ ꯈꯪꯗ꯭ꯔꯦ ꯑꯗꯒꯤ ꯂꯧꯎ ꯁꯤꯡꯉꯨꯕꯁꯤ ꯁꯤꯡꯁꯨ ꯉꯝꯗ꯭ꯔꯦ ꯆꯤꯡꯌꯥ ꯇꯝꯌꯥꯗ ꯂꯩꯔꯤꯁꯤꯡꯁꯦ ꯑꯗꯨꯅ ꯃꯁꯤ ꯑꯩꯈꯣꯏꯒꯤ ꯃꯅꯤ ꯑꯗꯨꯅ ꯑꯩꯈꯣꯏ ꯃꯅꯤꯄꯨꯔꯒꯤ ꯃꯤꯁꯤꯡꯁꯦ ꯋꯥꯕ ꯌꯥꯕ ꯋꯥꯔꯦ ꯑꯗꯨꯅ ꯑꯩꯈꯣꯏꯒꯤ ꯑꯩꯒꯤ ꯃꯣꯠꯇ ꯃꯁꯤꯒꯤ ꯏꯔꯥꯡ ꯑꯁꯦ ꯀꯔꯤ ꯁꯔꯀꯥꯔꯅ ꯌꯦꯡꯁꯤꯟꯕꯤꯔꯒ ꯌꯥꯝꯅ ꯊꯨꯅ ꯑꯩꯈꯣꯏꯒꯤ ꯃꯅꯤꯄꯨꯔꯒꯤ ꯄ꯭ꯔꯖꯥꯒꯤ ꯑꯋꯥꯕꯁꯤꯡꯁꯤ ꯀꯣꯛꯍꯟꯕꯤꯌꯨ ꯍꯥꯏꯅ ꯑꯩꯅ ꯃꯁꯤ ꯍ ꯍꯟꯖꯤꯟ ꯍꯟꯖꯤꯟ ꯍꯥꯏꯖꯅꯤꯡꯏ